ꯈꯨꯠꯅ ꯂꯣꯟꯕ ꯐꯤ ꯍꯥꯏꯕꯖꯤꯒꯥ ꯔꯦꯗꯤꯃꯦꯠ ꯑꯣꯏꯅ ꯌꯣꯜꯂꯛꯄ ꯐꯤ ꯍꯥꯏꯕꯖꯤꯒ ꯈꯦꯠꯅꯕ ꯈꯔ ꯂꯩꯌꯦꯕ ꯈꯨꯠꯅ ꯂꯣꯟꯕꯁꯤꯗꯤ ꯃꯇꯝ ꯆꯡꯉꯒ ꯌꯥꯝꯅ ꯃꯤꯠ ꯅꯥ ꯁꯤꯡꯅ ꯇꯨꯔꯛꯀꯗꯣꯏꯅꯦꯕ ꯃꯣꯏꯗꯤ ꯇꯨꯔꯒ ꯌꯥꯝ ꯃꯇꯝ ꯂꯧꯔꯒ ꯌꯣꯜꯂꯛꯄ ꯐꯤ ꯑꯣꯏꯗꯣꯏꯅꯦꯕ ꯑꯗꯨꯒ ꯔꯦꯗꯤꯃꯦꯠꯀꯤꯁꯤꯗꯤ ꯃꯦꯆꯤꯟꯅ ꯁꯨꯕ ꯌꯥꯏ ꯑꯣꯔ ꯑꯦꯛꯖꯥꯝꯄꯜ ꯀꯩꯅꯣꯝꯃꯅ ꯁꯨꯔꯛꯄ ꯌꯥꯏ ꯍꯥꯊꯨ ꯍꯥꯊꯨ ꯌꯣꯟꯗꯣꯏꯅꯦ ꯔꯤꯗꯤꯃꯦꯠ ꯍꯥꯏꯔꯤꯕꯖꯤꯗꯤ ꯑꯗꯨꯒ ꯈꯨꯠꯅ ꯂꯣꯟꯕꯁꯤꯗꯤ ꯑꯇꯥꯡꯕ ꯄꯣꯠꯅꯦ ꯍꯥꯏꯕꯗꯤ ꯃꯇꯝ ꯆꯪꯉꯒ ꯂꯧꯔꯒ ꯁꯥꯔꯛꯀꯗꯣꯏꯅꯤꯅ ꯑꯗꯨꯅ ꯈꯨꯠꯅ ꯂꯣꯟꯕꯖꯤꯅ ꯍꯦꯟꯅ ꯀ꯭ꯋꯥꯂꯤꯇꯤꯁꯨ ꯂꯩ ꯑꯗꯨꯅ ꯊꯥꯏꯅꯒꯤ ꯑꯍꯟꯁꯤꯡꯅꯖꯨ ꯈꯨꯠꯅ ꯂꯣꯟꯕ ꯉꯥꯇ ꯑꯌꯥꯝꯕ ꯁꯤꯖꯤꯟꯅꯔꯛꯄꯅꯤꯅ ꯈꯨꯠꯅ ꯂꯣꯟꯕꯖꯤꯅ ꯍꯦꯟꯅ ꯄꯥꯝꯅꯩ